ꯑꯩꯒꯤ ꯋꯥꯈꯜꯗ ꯌꯣꯒꯥ ꯍꯥꯏꯕꯁꯤ ꯆꯍꯤ ꯇꯔꯥ ꯅꯤꯄꯥꯜꯗꯒꯤ ꯍꯧꯕꯅ ꯍꯦꯟꯅ ꯐꯩ ꯍꯥꯏꯅ ꯈꯜꯂꯤ ꯌꯥꯝ ꯑꯉꯥꯡ ꯑꯣꯏꯅ ꯌꯣꯒꯥ ꯁꯥꯟꯅꯕꯁꯤꯅ ꯑꯉꯥꯡꯒꯤ ꯃꯁꯥꯗ ꯁꯔꯨꯗ ꯁꯣꯛꯂꯛꯄ ꯌꯥꯏ ꯌꯣꯒꯥ ꯁꯥꯟꯅꯕꯅ ꯑꯩꯈꯣꯏ ꯃꯤꯑꯣꯏꯕꯗ ꯁ꯭ꯇꯔꯦꯁ ꯑꯦꯟꯖꯥꯏꯇꯤ ꯗꯤꯄ꯭ꯔꯦꯁꯟ ꯇꯨꯝꯕ ꯌꯥꯗꯕ ꯁꯤꯒꯨꯝꯕ ꯀꯌꯥꯗꯒꯤ ꯐꯍꯜꯂꯤ ꯑꯃꯗꯤ ꯋꯦꯠ ꯂꯣꯁ ꯑꯣꯏꯕ